ꯑꯩꯒꯤ ꯅꯦꯒꯦꯇꯤꯞ ꯑꯦꯛꯁꯄꯤꯔꯤꯌꯦꯟꯁ ꯄ꯭ꯔꯗꯛ ꯑꯁꯤ ꯍꯤꯇꯔꯅꯤ ꯑꯩꯅ ꯍꯤꯇꯔ ꯑꯁꯤ ꯈꯟꯖꯕꯒꯤ ꯃꯔꯝꯗꯤ ꯑꯩ ꯏꯁꯥꯃꯛꯇ ꯌꯥꯝ ꯅꯨꯡꯉꯥꯏꯇꯕ ꯊꯧꯗꯣꯛ ꯑꯃ ꯊꯣꯛꯈ꯭ꯔꯦ ꯃꯗꯨꯗꯤ ꯑꯩꯈꯣꯏ ꯌꯨꯝꯁꯦ ꯏꯪꯊꯝꯊꯥꯒꯤ ꯃꯇꯝꯗ ꯌꯥꯝꯅ ꯏꯪꯕ ꯑꯣꯏꯕꯅ ꯑꯩꯈꯣꯏ ꯏꯃꯥꯅ ꯕꯖꯥꯔꯗꯩ ꯍꯤꯇꯔ ꯑꯃ ꯂꯩꯔꯛꯑꯦꯕ ꯑꯗꯨ ꯍꯤꯇꯔ ꯑꯗꯣ ꯑꯩꯈꯣꯏꯅ ꯃꯩ ꯇꯤꯛꯄ ꯑꯣꯏꯅ ꯊꯥꯕ ꯃꯇꯝꯗ ꯑꯩꯒ ꯍꯦꯛ ꯄꯣꯛꯃꯤꯟꯅꯕ ꯏꯅꯥꯎ ꯅꯨꯄꯥꯒꯤ ꯑꯉꯥꯡ ꯃꯆꯥ ꯌꯥꯝ ꯄꯤꯛꯏꯕ ꯑꯣꯏꯕꯅꯤꯅ ꯃꯥꯗꯤ ꯈꯪꯖꯗꯕꯅꯤꯅ ꯄꯥꯏꯁꯜꯂꯨꯕꯗꯒꯤ ꯃꯈꯨꯠ ꯃꯁꯥꯗꯨ ꯄꯣꯛꯇꯅ ꯗꯣꯛꯇꯔ ꯆꯠꯇꯅ ꯍꯣꯁꯄꯤꯇꯥꯜ ꯄꯨꯈꯜꯂꯒ ꯌꯥꯝ ꯀꯟꯅ ꯂꯥꯏꯀꯠꯅꯕ ꯌꯥꯎꯈ꯭ꯔꯦ ꯑꯗꯨꯅ ꯍꯤꯇꯔ ꯑꯁꯤ ꯄꯤꯛꯏꯕ ꯑꯉꯥꯡꯁꯤꯡꯗꯗꯤ ꯌꯥꯝꯅ ꯈꯨꯗꯣꯡ ꯆꯥꯗꯕ ꯑꯣꯏ ꯄꯤꯛꯏꯕ ꯑꯉꯥꯡ ꯂꯩꯕ ꯏꯃꯨꯡꯁꯤꯡꯗꯗꯤ ꯍꯤꯇꯔ ꯊꯥꯔ ꯊꯝꯕꯁꯤ ꯑꯩꯈꯣꯏꯗ ꯈꯨꯗꯣꯡ ꯆꯥꯗꯕ ꯆꯦꯛꯁꯟꯗꯕ ꯌꯥꯗꯕ ꯑꯃ ꯑꯣꯏ ꯑꯗꯨꯅ ꯑꯩꯒꯤ ꯅꯦꯒꯦꯇꯤꯞ ꯑꯦꯛꯁꯄꯤꯔꯤꯌꯦꯟꯁ ꯄ꯭ꯔꯗꯛ ꯑꯁꯤ ꯍꯤꯇꯔꯁꯤ ꯑꯣꯏꯅ ꯈꯟꯖꯕꯅꯤ ꯏꯁꯥꯃꯛꯇ ꯅꯨꯡꯉꯥꯏꯇꯕ ꯊꯧꯗꯣꯛ ꯑꯁꯤ ꯊꯣꯛꯈꯤꯕꯅꯤꯅ ꯑꯩꯅ ꯅꯦꯒꯦꯇꯤꯞ ꯑꯦꯛꯁꯄꯤꯔꯤꯌꯦꯟꯁ ꯑꯣꯏꯅ ꯈꯟꯖꯕꯅꯤ